ꯑꯩꯈꯣꯏ ꯂꯩꯐꯝ ꯑꯁꯤ ꯑꯩꯈꯣꯏ ꯑꯩꯈꯣꯏ ꯃꯅꯥꯛꯇ ꯑꯩꯈꯣꯏ ꯀꯛꯆꯤꯡ ꯑꯗꯨꯋꯥꯏꯗ ꯁ꯭ꯀꯨꯜ ꯑꯐ ꯑꯐꯕ ꯂꯩꯌꯦ ꯑꯗꯨꯑꯣꯏꯔꯁꯨ ꯑꯩꯅ ꯇꯝꯂꯛꯄ ꯀꯥꯟꯗꯗꯤ ꯀ꯭ꯂꯥꯁ ꯇꯦꯟ ꯐꯥꯎ ꯚꯤꯛꯇꯣꯔꯤꯗ ꯇꯝꯂꯛꯑꯦ ꯚꯤꯛꯇꯣꯔꯤꯗ ꯇꯝꯂꯛꯄꯗꯣ ꯌꯥꯝꯅ ꯐꯩꯌꯦ ꯑꯣꯖꯥ ꯑꯗꯨꯒ ꯑꯩꯈꯣꯏꯒꯤ ꯇꯥꯛꯄꯤꯕ ꯑꯣꯖꯥ ꯑꯣꯖꯥꯁꯤꯡ ꯑꯗꯨ ꯑꯩꯈꯣꯏ ꯂꯥꯏꯔꯤꯛꯈꯛꯇ ꯇꯥꯛꯄ ꯅꯠꯇꯅ ꯑꯩꯈꯣꯏꯒꯤ ꯀꯦꯔꯤꯌꯔ ꯑꯗꯨ ꯀꯃꯥꯏꯅ ꯏꯁꯇ꯭ꯔꯛꯒꯜ ꯇꯧꯒꯅꯤ ꯗꯤꯁꯤꯄ꯭ꯂꯤꯟ ꯀꯃꯥꯏꯅ ꯂꯩꯍꯟꯒꯅꯤ ꯕꯦꯍꯦꯕꯤꯌꯔ ꯀꯔꯦꯛꯇꯔ ꯃꯈꯣꯏꯅ ꯐꯖ ꯐꯖꯅ ꯇꯥꯛꯏ ꯃꯣꯏꯅ ꯈꯪꯕꯤꯕ ꯈꯪꯖꯕ ꯈꯨꯗꯤꯡꯃꯛ ꯑꯩꯈꯣꯏꯉꯣꯟꯗ ꯇꯥꯛꯄꯤꯌꯦ ꯅꯑꯩꯈꯣꯏꯒꯤꯁꯨ ꯌꯥꯝꯅ ꯄꯦꯟꯖꯩꯌꯦ ꯃꯣꯏꯅ ꯑꯗꯨꯃꯥꯏꯅ ꯇꯥꯛꯄꯤꯕꯗꯣ ꯁ꯭ꯀꯨꯜ ꯍꯥꯏꯕꯁꯤꯗꯤ ꯂꯥꯏꯔꯤꯛ ꯈꯛ ꯇꯝꯐꯝ ꯅꯠꯇꯦ ꯑꯩꯈꯣꯏꯒꯤ ꯀꯔꯦꯛꯇꯔ ꯄꯨꯟꯁꯤ ꯑꯃꯗ ꯊꯦꯡꯅꯒꯗꯕ ꯏꯁꯇ꯭ꯔꯛꯒꯜ ꯁꯐꯔꯤꯡ ꯑꯗꯨꯒꯨꯝꯕ ꯇꯥꯛꯄꯤꯕꯗꯣ ꯌꯥꯝꯅ ꯐꯩꯌꯦ ꯑꯩꯈꯣꯏꯅ ꯑꯗꯨꯒꯨꯝꯕꯗ ꯌꯥꯝꯅ ꯐꯩꯌꯦ ꯚꯤꯛꯇꯣꯔꯤ ꯍꯥꯏ ꯁꯀꯨꯜ ꯑꯗꯨꯒ ꯃꯈꯣꯏ ꯁ꯭ꯀꯨꯜ ꯑꯁꯤ ꯆꯥꯎꯗ꯭ꯔꯁꯨ ꯑꯣꯖꯥꯁꯤꯡ ꯑꯗꯨꯒ ꯌꯥꯝꯅ ꯐꯩ ꯑꯣꯖꯤꯁꯤꯡꯒꯨꯝꯕ ꯑꯗꯨꯒ ꯀ꯭ꯂꯥꯁꯔꯨꯝꯒꯨꯝꯕꯁꯨ ꯌꯥꯝ ꯅꯥꯜꯂꯦ ꯐꯖꯅ ꯁꯦꯡꯗꯣꯛꯑꯒ ꯋꯦꯜ ꯃꯦꯟꯇꯦꯟ ꯇꯧꯋꯦ ꯇꯣꯏꯂꯦꯠ ꯕꯥꯠꯔꯨꯝꯒꯨꯝꯕꯁꯨ ꯌꯥꯝꯅ ꯐꯖꯩꯌꯦ ꯑꯗꯨꯒ ꯑꯩꯅ ꯀ꯭ꯂꯥꯁ ꯇ꯭ꯋꯦꯜꯐ ꯀꯥꯔꯛꯄ ꯃꯇꯝꯗ ꯄꯤꯌꯔ ꯄꯠꯃꯔꯠꯅꯗꯥ ꯀꯥꯔꯛꯑꯦ ꯑꯗꯨ ꯀꯥꯕ ꯃꯇꯝꯗ ꯁ꯭ꯀꯨꯜ ꯑꯁꯤ ꯑꯗꯨꯛꯀꯤ ꯃꯇꯤꯛ ꯆꯥꯎꯋꯦ ꯆꯥꯎꯁꯨ ꯆꯥꯎꯋꯦ ꯌꯥꯝꯅꯁꯨ ꯐꯩꯌꯦ ꯃꯈꯣꯏꯒꯤ ꯁ꯭ꯀꯨꯜꯁꯦ ꯀ꯭ꯂꯥꯁ ꯇꯦꯟ ꯐꯥꯎ ꯂꯩꯌꯦ ꯇꯦꯟꯗꯒꯤꯅ ꯑꯦꯂꯕꯦꯟ ꯇ꯭ꯋꯦꯜꯐꯁꯨ ꯂꯩꯕ ꯑꯗꯨ ꯂꯩꯕꯗꯣ ꯃꯣꯏꯒꯤꯗꯤ ꯑꯦꯕ꯭ꯔꯤ ꯏꯌꯥꯔ ꯇꯣꯞꯄꯔꯁꯤꯡꯁꯦ ꯑꯗꯨꯝ ꯀ꯭ꯂꯥꯁ ꯇꯦꯟ ꯑꯗꯨꯋꯥꯏꯗ ꯑꯗꯨꯝ ꯌꯥꯎꯕꯅꯦ ꯑꯗꯨ ꯇ꯭ꯋꯦꯜꯐꯁꯨ ꯃꯥꯛ ꯂꯣꯏꯅ ꯋꯥꯡꯅ ꯋꯥꯡꯅ ꯐꯪꯉꯦ ꯑꯣꯖꯥ ꯐꯩꯌꯦ ꯁꯥꯇ꯭ꯔꯁꯤꯡꯁꯨ ꯑꯐ ꯑꯐꯕ ꯀꯥꯏꯌꯦ ꯑꯗꯨꯅ ꯑꯣꯖꯥ ꯑꯁꯤ ꯍꯥꯏꯅꯤꯡꯉꯥꯏ ꯂꯩꯇꯦ ꯑꯗꯨꯝ ꯃꯈꯣꯏꯒꯤ ꯀꯔꯦꯛꯇꯔꯨꯝꯕ ꯌꯥꯝꯅ ꯐꯖꯩꯌꯦ ꯑꯩꯈꯣꯏ ꯁꯥꯇ꯭ꯔꯉꯣꯟꯗ ꯌꯥꯝꯅ ꯐꯖꯅ ꯇꯥꯛꯄꯤꯌꯦ ꯁ꯭ꯀꯨꯜꯒꯤ ꯀꯦꯝꯄꯁꯁꯤꯡꯁꯨ ꯌꯥꯝꯅ ꯐꯖꯩꯌꯦ ꯑꯗꯨꯒ ꯌꯥꯝꯅ ꯂꯨ ꯅꯥꯟꯅ ꯃꯦꯟꯇꯦꯟ ꯇꯧꯔꯒ ꯊꯝꯕꯤꯌꯦ ꯃꯣꯏꯅ ꯑꯩꯈꯣꯏꯒꯤ ꯆꯠꯊꯣꯛ ꯆꯠꯁꯤꯟꯗꯁꯨ ꯚꯦꯟ ꯕꯁ ꯂꯣꯏꯅ ꯊꯝꯍꯜꯂꯦ ꯑꯗꯨꯒ ꯁ꯭ꯀꯨꯜ ꯑꯁꯤꯁꯨ ꯑꯐꯕ ꯃꯥꯅ ꯀꯔꯤ ꯍꯥꯏꯁꯤꯔ ꯃꯣꯏ ꯏꯟꯚꯥꯏꯔꯣꯟꯃꯦꯟꯗꯣ ꯀ꯭ꯋꯥꯏꯠ ꯑꯣꯏꯕ ꯑꯗꯨꯒ ꯕꯟꯒꯨꯝꯕ ꯇꯧꯗꯕ ꯃꯐꯝꯗ ꯁꯥꯏꯌꯦ ꯁ꯭ꯀꯨꯜ ꯑꯗꯣ ꯑꯗꯨꯛꯀꯤ ꯃꯇꯤꯛ ꯆꯥꯎꯔꯒ ꯑꯗꯨꯛꯀꯤ ꯃꯇꯤꯛ ꯏꯪ ꯏꯪꯅ ꯆꯤꯛꯅ ꯂꯩꯕ ꯃꯐꯝꯗ ꯁꯥꯔꯒ ꯐꯖꯅ ꯊꯝꯕꯤꯌꯦ ꯑꯗꯨꯒꯤ ꯃꯊꯛꯇ ꯌꯥꯝꯅ ꯊꯥꯒꯠꯆꯩꯌꯦ ꯑꯗꯨ ꯅꯣꯏꯅ ꯑꯄꯥꯝꯕ ꯂꯩꯔꯁꯨ ꯀꯥꯕꯤꯌꯨ ꯐꯖꯅ ꯃꯣꯏ ꯐꯖꯅ ꯇꯥꯛꯄꯅꯤ ꯐꯖꯅ ꯅꯤꯡꯊꯤꯖꯅ ꯇꯥꯛꯄꯅꯤ ꯁ꯭ꯀꯨꯜ ꯆꯠꯄ ꯀꯣꯂꯦꯖ ꯆꯠꯄ ꯍꯥꯏꯕꯁꯤꯗꯤ ꯂꯥꯏꯔꯤꯛꯈꯛ ꯇꯝꯕ ꯅꯠꯇꯦ ꯑꯗꯨ ꯁ꯭ꯀꯨꯜ ꯀꯥꯗ꯭ꯔꯗꯤ ꯂꯥꯏꯔꯤꯛ ꯈꯛ ꯇꯝꯕꯤꯕꯁꯨ ꯌꯥꯎꯋꯦ ꯑꯗꯨꯒ ꯑꯦꯛꯖꯥꯝꯗ ꯀꯃꯥꯏꯅ ꯇꯧꯒꯅꯤ ꯀꯃꯥꯏꯅ ꯄꯨꯟꯁꯤꯗ ꯀꯃꯥꯏꯅ ꯑꯗꯨꯃꯥꯏꯅ ꯇꯧꯔꯗꯤ ꯑꯗꯨꯃꯥꯏꯅ ꯕꯤꯍꯦꯞ ꯇꯧꯔꯗꯤ ꯀꯃꯥꯏꯅ ꯐꯒꯅꯤ ꯑꯗꯨꯃꯥꯏꯅ ꯇꯧꯔꯗꯤ ꯀꯃꯥꯏꯅ ꯏꯁꯇ꯭ꯔꯛꯒꯜ ꯇꯧꯔꯗꯤ ꯄꯨꯟꯁꯤꯁꯤ ꯀꯃꯥꯏꯅ ꯍꯤꯡꯕ ꯉꯝꯒꯅꯤ ꯃꯤꯒ ꯃꯥꯟꯅꯅ ꯍꯥꯏꯕ ꯇꯥꯛꯄꯤꯗꯕꯁꯨ ꯌꯥꯎꯋꯦ ꯑꯗꯨ ꯑꯩꯅ ꯀꯥꯔꯛꯄ ꯁ꯭ꯀꯨꯜꯁꯤꯡꯗꯗꯤ ꯐꯖꯅ ꯇꯥꯛꯄꯤꯌꯦ ꯑꯗꯨꯕꯨ ꯑꯣꯖꯥꯁꯤꯡꯁꯨ ꯌꯥꯝꯅ ꯐꯩꯌꯦ ꯑꯗꯨꯝ ꯃꯈꯣꯏꯒꯤ ꯂꯩꯖꯕ ꯃꯈꯩ ꯑꯗꯣ ꯐꯖ ꯐꯖꯅ ꯇꯥꯛꯄꯤꯌꯦ ꯉꯝꯖꯕ ꯈꯨꯗꯤꯡ ꯑꯗꯨꯒ ꯇ꯭ꯌꯨꯁꯟꯒꯨꯝꯕꯁꯨ ꯇꯧꯗ꯭ꯔꯁꯨ ꯌꯥꯏꯌꯦ ꯁ꯭ꯀꯨꯜꯗ ꯃꯈꯣꯏꯅ ꯐꯖꯅ ꯇꯥꯛꯄꯤꯌꯦ ꯇ꯭ꯌꯨꯁꯟ ꯆꯠꯄꯒꯤ ꯃꯊꯧꯁꯨ ꯇꯥꯗꯦ ꯇ꯭ꯌꯨꯁꯟ ꯆꯠꯄ ꯍꯥꯏꯕꯁꯤꯗꯤ ꯑꯩꯈꯣꯏꯅ ꯑꯩꯈꯣꯏ ꯄ꯭ꯔꯥꯏꯕꯦꯠ ꯁ꯭ꯀꯨꯜ ꯑꯗ꯭ꯋꯥꯏꯗꯗꯤ ꯏꯅꯥꯛ ꯈꯨꯟꯕ ꯃꯤꯈꯛꯇꯅ ꯆꯠꯂꯤ ꯑꯩꯈꯣꯏ ꯑꯇꯩ ꯂꯥꯏꯔꯕꯁꯤꯡꯁꯤꯗꯤ ꯁ꯭ꯀꯨꯜ ꯍꯥꯏꯕꯁꯤꯗꯤ ꯁ꯭ꯀꯨꯜ ꯆꯠꯂꯗꯤ ꯇ꯭ꯌꯨꯁꯟ ꯆꯠꯅꯤꯡꯉꯥꯏ ꯁꯦꯟꯁꯨ ꯂꯩꯇꯦ ꯑꯗꯨꯅ ꯑꯗꯨ ꯈꯪꯅ ꯈꯪꯅ ꯑꯣꯖꯥꯉꯩꯁꯨ ꯁ꯭ꯀꯨꯜꯗ ꯂꯩꯇꯅ ꯀꯥꯕ ꯌꯥꯎꯔꯛꯄꯅꯤꯀꯣ ꯍꯥꯏꯕꯒꯤ ꯐꯖ ꯐꯖꯅ ꯇꯥꯛꯄꯤ ꯃꯣꯏꯅ ꯃꯣꯏꯒꯤ ꯉꯝꯖꯕ ꯂꯩꯖꯕ ꯍꯩꯖꯕ ꯈꯨꯗꯤꯡꯃꯛꯇꯣ ꯐꯖꯅ ꯇꯥꯛꯄꯤꯌꯦ ꯌꯥꯝꯅ ꯅꯨꯡꯁꯤꯌꯦ ꯑꯗꯨꯒꯤ ꯑꯣꯖꯥꯒꯤ ꯃꯊꯛꯇ ꯁ꯭ꯀꯨꯜꯒꯤ ꯃꯊꯛꯇ ꯊꯦꯡꯛ ꯌꯨ ꯍꯥꯏꯅꯁꯨ ꯍꯥꯏꯅꯤꯡꯉꯦ